ꯑꯩꯅ ꯀ꯭ꯂꯥꯁ ꯁꯕꯦꯟ ꯀꯥꯔꯛꯄ ꯃꯇꯝꯁꯤꯗ ꯑꯩꯈꯣꯏꯒꯤ ꯑꯩꯈꯣꯏ ꯏꯃꯥꯅ ꯑꯩꯉꯣꯟꯗ ꯆꯥꯛꯁꯤ ꯏꯍꯥꯟ ꯍꯥꯟꯅ ꯊꯣꯡꯕꯤꯕ ꯇꯝꯈꯤ ꯑꯗꯨꯗ ꯑꯩꯁꯤ ꯍꯩꯇꯥ ꯍꯩꯇꯥ ꯑꯩꯈꯣꯏ ꯃꯥꯅ ꯈꯔ ꯇꯥꯛ ꯑꯩꯅ ꯈꯔ ꯇꯝꯁꯤꯟ ꯇꯧꯔꯒ ꯑꯩ ꯏꯍꯥꯟ ꯍꯥꯟꯕ ꯑꯩ ꯆꯥꯛ ꯊꯣꯡꯕ ꯍꯩꯈꯤ ꯆꯥꯛꯁꯦ ꯑꯩ ꯇꯁꯦꯡꯅ ꯊꯣꯡꯗꯕ ꯌꯥꯗꯕ ꯃꯑꯣꯡ ꯑꯃ ꯂꯩꯔꯛꯄꯗꯒꯤ ꯑꯩꯁꯤ ꯑꯗꯨꯝ ꯍꯥꯏꯅ ꯊꯣꯡꯕ ꯑꯩꯈꯣꯏ ꯏꯃꯥꯅꯁꯨ ꯇꯝꯕꯤꯈꯤꯕꯅꯤ ꯃꯔꯝꯗꯤ ꯑꯩꯈꯣꯏ ꯏꯃꯥꯒ ꯑꯩꯈꯣꯏ ꯕꯥꯒꯁꯤ ꯑꯌꯨꯛꯇꯒꯤꯅ ꯅꯨꯃꯤꯗꯥꯡ ꯋꯥꯏꯔꯝꯁꯤꯗ ꯂꯧ ꯆꯠꯂꯨꯅꯤ ꯍꯜꯂꯛꯀꯅꯤ ꯅꯨꯃꯤꯗꯥꯡ ꯋꯥꯏꯔꯝꯗ ꯑꯗꯨꯅ ꯃꯣꯏꯅ ꯆꯥꯛ ꯊꯣꯡꯒꯦ ꯍꯥꯏꯇꯥꯔꯒꯗꯤ ꯉꯟꯅ ꯉꯟꯅ ꯍꯧꯔꯒ ꯑꯃꯨꯛ ꯆꯥꯛ ꯊꯣꯡꯉꯝꯃꯒ ꯑꯃꯨꯛ ꯆꯠꯄ ꯑꯃꯨꯛ ꯂꯧꯗꯩ ꯑꯃꯨꯛ ꯍꯜꯂꯛꯄ ꯁꯨꯃꯥꯏꯅ ꯇꯧꯕꯅꯤꯅ ꯑꯩꯁꯤꯅ ꯃꯇꯝꯗꯣ ꯀ꯭ꯂꯥꯁ ꯁꯕꯦꯟ ꯀꯥꯔꯦ ꯈꯔ ꯈꯔ ꯆꯥꯎꯔꯦ ꯑꯗꯩ ꯑꯩꯈꯣꯏ ꯏꯆꯤꯟ ꯏꯅꯥꯎ ꯃꯌꯥꯝꯗꯁꯨ ꯑꯩꯅ ꯑꯍꯟꯅꯤ ꯑꯗꯨꯅ ꯑꯩꯁꯤ ꯆꯥꯛ ꯊꯣꯡꯕꯁꯤ ꯑꯗꯨꯝ ꯍꯩꯅꯤ ꯍꯥꯏꯕꯗꯒꯤ ꯑꯩꯈꯣꯏ ꯏꯃꯥꯅ ꯑꯩꯉꯣꯟꯗ ꯇꯝꯕꯤꯈꯤ ꯇꯝꯕꯤꯕꯗꯩ ꯇꯝꯕꯤꯕ ꯃꯇꯨꯡꯗꯗꯤ ꯑꯩꯅꯁꯨ ꯃꯣꯏꯒꯤ ꯃꯇꯦꯡ ꯄꯥꯡꯕꯗꯣ ꯉꯝꯖꯈꯤ ꯁꯨꯃꯥꯏꯅ ꯑꯩ ꯑꯍꯥꯟꯕ ꯑꯩꯅ ꯆꯥꯛ ꯊꯣꯡꯕꯁꯦ ꯁꯨꯃꯥꯏꯅ ꯑꯩꯈꯣꯏ ꯏꯃꯥꯅ ꯑꯩꯉꯣꯟꯗ ꯇꯝꯕꯤ